ꯑꯩꯁꯦ ꯄꯤꯛꯏꯀꯥꯟꯗꯗꯤ ꯌꯥꯝꯅ ꯑꯣꯏꯖꯅꯤꯡꯉꯝꯕꯁꯦ ꯁꯥꯏꯟꯇꯤꯁꯅꯦꯕꯀꯣ ꯑꯗꯨꯗ ꯁꯨꯝ ꯃꯅꯤꯄꯨꯔꯗꯗꯤ ꯑꯗꯨꯒꯨꯝꯕꯗꯣ ꯄꯥꯛꯅ ꯌꯦꯡꯈꯠꯂꯒ ꯑꯗꯣꯝꯗ ꯍꯥꯏꯗꯤ ꯔꯦꯁꯄꯦꯛ ꯇꯧꯔꯒ ꯐꯣꯂꯣ ꯇꯧꯒꯗꯕ ꯃꯤꯁꯤꯡꯗꯣ ꯄꯥꯛꯅ ꯂꯩꯈꯤꯗꯕꯅ ꯃꯔꯝ ꯑꯣꯏꯔꯒ ꯁꯥꯏꯟꯇꯤꯁꯀꯤ ꯀꯩꯅꯣꯗꯨꯗꯤ ꯒꯣꯜꯗꯨꯗꯤ ꯑꯣꯏꯍꯧꯕ ꯉꯝꯈꯤꯗ꯭ꯔꯦ ꯑꯗꯨꯒ ꯁꯨꯝ ꯁꯨꯝ ꯆꯥꯎꯈꯠꯂꯛꯑꯒ ꯃꯊꯪ ꯃꯊꯪ ꯒꯣꯜꯁ ꯃꯌꯥꯝ ꯈꯔꯅ ꯊꯨꯡꯈꯤ ꯈꯔꯅ ꯈꯨꯡꯈꯤꯗꯦ ꯑꯗꯣ ꯍꯧꯖꯤꯛꯀꯤ ꯑꯣꯏꯅꯗꯤ ꯑꯩꯒꯤ ꯈ꯭ꯋꯥꯏꯗꯒꯤ ꯆꯥꯎꯕ ꯄꯔꯁꯣꯅꯦꯜ ꯒꯣꯜꯁꯦ ꯄꯩꯁꯥ ꯄꯥꯏꯕꯅꯦ ꯍꯥꯏꯇꯥꯔꯦ ꯄꯩꯁꯥ ꯄꯥꯏꯅꯤꯡꯉꯤꯕꯒꯤ ꯃꯔꯝꯁꯤꯗꯤ ꯑꯩ ꯀꯩꯅꯣ ꯀꯣꯏꯕ ꯂꯝ ꯃꯌꯥꯝ ꯀꯣꯏꯕ ꯆꯠꯅꯤꯡꯉꯦ ꯑꯗꯨꯒ ꯍꯥꯏꯗꯤ ꯑꯩꯒꯤ ꯑꯩꯒ ꯅꯛꯅꯕ ꯑꯩꯅ ꯅꯨꯡꯁꯤꯅ ꯅꯨꯡꯁꯤꯕ ꯃꯤ ꯃꯌꯥꯝꯅ ꯄꯥꯝꯃꯀꯥꯟꯗ ꯍꯥꯏꯗꯤ ꯑꯄꯥꯝꯕ ꯂꯩꯔꯀꯥꯟꯗ ꯂꯣꯏꯅ ꯊꯨꯡꯍꯟꯅꯤꯡꯕꯗꯣ ꯐꯥꯎꯋꯦ ꯑꯗꯨꯅ ꯑꯗꯨꯒꯨꯝꯕꯅ ꯃꯔꯝ ꯑꯣꯏꯔꯒ ꯍꯧꯖꯤꯛꯀꯤꯗꯤ ꯑꯗꯨ ꯑꯣꯏꯖꯔꯦ ꯑꯩꯒꯤ ꯄꯔꯁꯣꯅꯦꯜ ꯒꯣꯜꯁꯦ